ꯕꯣꯂꯤꯋꯨꯠ ꯑꯃꯁꯨꯡ ꯇꯣꯂꯤꯋꯨꯠꯅ ꯑꯩꯈꯣꯏ ꯃꯅꯤꯄꯨꯔꯗ ꯃꯈꯣꯏꯒꯤ ꯐꯤꯖꯦꯠ ꯑꯗꯨ ꯁꯦꯠ ꯃꯇꯧ ꯇꯝꯃꯒ ꯁꯦꯠꯄ ꯌꯥꯝꯅ ꯌꯥꯎꯈ꯭ꯔꯦ ꯑꯗꯨꯒ ꯑꯩꯅ ꯈ꯭ꯋꯥꯏꯗꯒꯤ ꯄꯥꯝꯕꯗꯤ ꯕꯣꯂꯤꯋꯨꯠꯀꯤ ꯃꯣꯝ ꯍꯥꯏꯔꯤꯕ ꯐꯤꯂꯝ ꯑꯗꯨꯗ ꯁ꯭ꯔꯤꯗꯦꯕꯤꯅ ꯁꯦꯠꯂꯤꯕ ꯃꯥꯒꯤ ꯁꯦꯠꯂꯤꯕ ꯗ꯭ꯔꯦꯁꯇꯣ ꯑꯩ ꯌꯥꯝꯅ ꯄꯥꯝꯃꯤ ꯑꯗꯨꯒ ꯑꯩꯅ ꯃꯈꯣꯏꯁꯤꯡꯗꯨꯒꯤ ꯑꯩꯅ ꯄꯥꯝꯕ ꯗ꯭ꯔꯦꯁꯇꯣ ꯃꯥꯅꯕ ꯃꯑꯣꯡꯗ ꯑꯩꯅ ꯁꯦꯠꯄꯗꯤ ꯂꯩꯈꯤꯗ꯭ꯔꯤ ꯑꯩꯒꯤ ꯏꯁꯥꯒꯤ ꯗ꯭ꯔꯦꯁ ꯑꯁꯦ ꯑꯩꯈꯣꯏꯒꯤ ꯀꯜꯆꯔꯒꯤ ꯗ꯭ꯔꯦꯁ ꯑꯁꯤꯅ ꯑꯩꯉꯣꯟꯗ ꯁꯦꯇꯤꯁꯐꯥꯏ ꯑꯣꯏ ꯑꯇꯣꯞꯄ ꯇꯝꯅꯤꯡꯗꯦ